ꯍꯜꯂꯣ ꯄꯨꯂꯤꯁ ꯏꯁꯇꯦꯁꯟ ꯑꯣꯏꯕꯤꯔꯕ꯭ꯔꯣ ꯍꯟꯗꯛꯁꯦ ꯑꯩꯉꯣꯟꯗ ꯑꯩꯈꯣꯏꯒꯤ ꯐꯣꯟꯁꯤꯗꯩ ꯁꯤꯗꯩꯁꯤꯗ ꯎꯝ ꯗꯤꯃꯥꯟ ꯌꯥꯝ ꯇꯣꯏ ꯇꯧꯔꯛꯏꯟꯦ ꯂꯨꯄꯥ ꯂꯥꯛ ꯃꯉꯥ ꯄꯤꯎꯅ ꯑꯥ ꯑꯩ ꯐꯣꯟꯗꯨ ꯅꯝꯕꯔꯗꯨ ꯁꯦꯕ ꯇꯧꯗꯕ ꯑꯗꯣ ꯑꯩꯁꯤ ꯀꯃꯥꯏꯅ ꯇꯧꯗꯣꯏꯅꯣ ꯑꯩꯈꯣꯏꯗꯤ ꯈꯪꯗꯕꯅꯤꯅ ꯁꯣꯝꯗ ꯀꯝꯄ꯭ꯂꯦꯟ ꯇꯧꯖꯔꯛꯂꯤꯅꯦ ꯀꯃꯥꯏꯅ ꯇꯧꯁꯤꯒꯦ ꯑꯥꯎ ꯐꯣꯟ ꯅꯝꯕꯔꯁꯨ ꯂꯩ ꯑꯗꯨꯒ ꯃꯥꯒ ꯑꯩꯒ ꯋꯥꯔꯤ ꯁꯥꯟꯅꯕ ꯃꯣꯏꯅ ꯍꯥꯏꯔꯛꯄꯗꯣ ꯔꯦꯀꯣꯗ ꯂꯩꯖꯩꯑꯦ

ꯑꯥꯎ ꯍꯣꯏ ꯍꯣꯏ ꯑꯗꯨꯗꯤ ꯑꯗꯨꯝꯃꯛ ꯍꯌꯦꯡ ꯂꯥꯛꯆꯕ ꯌꯥꯔꯦꯀꯣ ꯍꯣꯏ ꯍꯣꯏ ꯌꯥꯝ ꯅꯨꯡꯉꯥꯏꯖꯔꯦ ꯑꯗꯨꯗꯤ ꯐꯔꯦ ꯊꯝꯖꯔꯦ